ꯑꯩꯅ ꯍꯦꯛ ꯏꯅꯤꯡꯕꯁꯤꯗꯤ ꯙꯔꯃꯒꯤ ꯆꯠꯅꯕꯤꯒꯤ ꯂꯥꯏꯅꯤꯡ ꯂꯝꯕꯤꯒꯤ ꯃꯔꯝꯗ ꯌꯥꯝꯅ ꯏꯅꯤꯡꯏ ꯍꯥꯏꯔꯤꯕ ꯙꯔꯃꯒꯤ ꯆꯠꯅꯕꯤ ꯍꯥꯏꯕꯗꯤ ꯂꯥꯏꯅꯤꯡ ꯂꯝꯕꯤ ꯑꯁꯤ ꯍꯧꯈ꯭ꯔꯕ ꯃꯇꯝꯒꯤ ꯑꯍꯜ ꯂꯃꯟꯁꯤꯡꯅ ꯀꯔꯤꯒꯨꯝꯕ ꯑꯁꯤꯒꯨꯝꯕ ꯆꯠꯅꯕꯤ ꯅꯠꯇ꯭ꯔꯒ ꯂꯥꯏꯅꯤꯡ ꯂꯝꯕꯤ ꯅꯠꯇ꯭ꯔꯒ ꯔꯤꯂꯤꯖꯟ ꯍꯥꯏꯔꯤꯕꯁꯦ ꯂꯩꯔꯒꯗꯤ ꯇꯥꯏꯕꯪ ꯃꯤꯑꯣꯏꯕ ꯑꯁꯤꯅ ꯈꯔ ꯆꯨꯝꯅ ꯆꯨꯝꯅ ꯆꯠꯀꯅꯤ ꯍꯥꯏꯕꯒꯤ ꯃꯑꯣꯡꯗ ꯆꯠꯅꯕꯤ ꯂꯣꯟꯆꯠ ꯑꯗꯨ ꯏꯔꯝꯕꯅꯤ ꯍꯥꯏꯔꯤꯕ ꯂꯥꯏꯅꯤꯡ ꯂꯝꯕꯤ ꯑꯁꯤ ꯏꯔꯕ ꯃꯇꯨꯡꯗ ꯃꯌꯥꯝꯅ ꯁꯃꯥꯖ ꯑꯁꯤꯒꯤ ꯏꯪ ꯇꯞꯄ ꯅꯨꯡꯁꯤꯅꯕ ꯄꯨꯟꯁꯤꯟꯕꯒꯤ ꯂꯤꯄꯨꯟ ꯑꯃ ꯂꯥꯛꯀꯅꯤ ꯍꯥꯏꯅ ꯏꯕꯤꯔꯝꯃꯤ ꯃꯔꯝ ꯑꯗꯨꯅ ꯃꯤꯄꯨꯝ ꯈꯨꯗꯤꯡꯃꯛꯅ ꯖꯥꯇꯤ ꯈꯨꯗꯤꯡꯃꯛꯅ ꯃꯥꯒꯤ ꯃꯥꯒꯤ ꯙꯔꯃ ꯆꯠꯂꯤꯕ ꯂꯥꯏꯅꯤꯡ ꯂꯝꯕꯤ ꯑꯗꯨꯒꯤ ꯂꯤꯛꯂꯝ ꯆꯨꯝꯅ ꯐꯖꯟꯅ ꯆꯠꯄ ꯑꯃꯁꯨꯡ ꯃꯗꯨꯕꯨ ꯁꯟꯗꯣꯛꯄ ꯑꯗꯨꯒ ꯖꯥꯇꯤ ꯑꯗꯨꯕꯨ ꯂꯩꯕꯥꯛ ꯑꯗꯨꯕꯨ ꯏꯪ ꯇꯞꯅ ꯃꯔꯥ ꯄꯥ ꯃꯔꯥ ꯇꯞꯅ ꯄꯥꯟꯅꯅꯕꯒꯤꯗꯃꯛꯇ ꯍꯥꯏꯔꯤꯕ ꯙꯔꯃꯒꯤ ꯄꯥꯎꯇꯥꯛꯁꯤꯡ ꯑꯁꯦ ꯃꯤꯄꯨꯝ ꯈꯨꯗꯤꯡꯃꯛꯅ ꯅꯩꯅꯕ ꯄꯥꯝꯖꯩ ꯃꯇꯧ ꯑꯁꯨꯝ ꯇꯧꯗꯨꯅ ꯃꯤꯄꯨꯝ ꯈꯨꯗꯤꯡꯃꯛꯅ ꯍꯥꯏꯔꯤꯕ ꯂꯥꯏꯅꯤꯡ ꯂꯝꯕꯤ ꯆꯠꯅ ꯀꯥꯡꯂꯣꯟ ꯑꯁꯤ ꯃꯨꯟꯅ ꯈꯪꯕꯤꯔꯒ ꯁꯃꯥꯖ ꯑꯁꯤꯗ ꯁꯟꯗꯣꯛꯇꯨꯅ ꯌꯥꯝꯅ ꯏꯪ ꯇꯞꯄ ꯅꯨꯡꯉꯥꯏ ꯌꯥꯏꯐꯕ ꯃꯔꯥꯡ ꯀꯥꯏꯕ ꯃꯤꯑꯣꯏꯕ ꯖꯥꯇꯤ ꯍꯥꯏꯕꯗꯣ ꯑꯣꯏꯅꯕꯒꯤꯗꯃꯛꯇ ꯍꯣꯠꯅꯍꯟꯅꯤꯡꯉ ꯍꯣꯠꯅꯍꯟꯖꯅꯤꯡꯏ ꯍꯥꯏꯕ ꯋꯥꯐꯝ ꯑꯁꯤ ꯊꯝꯖꯔꯒ ꯂꯣꯏꯁꯤꯟꯖꯔꯦ